ꯍꯥꯟꯅꯒꯤ ꯑꯩꯈꯣꯏꯒꯤ ꯇ꯭ꯔꯦꯗꯤꯁꯅꯦꯜ ꯐꯤ ꯇꯨꯕ ꯍꯥꯏꯕꯁꯦ ꯑꯗꯨꯝ ꯀꯥꯟꯅꯩ ꯍꯥꯏꯕꯗꯤ ꯑꯩꯈꯣꯏꯒꯤ ꯍꯧꯖꯤꯛꯇꯁꯨ ꯑꯗꯨꯝ ꯏꯝꯕꯣꯏꯗ꯭ꯔꯤ ꯂꯩꯌꯣ ꯍꯧꯖꯤꯛꯁꯨ ꯑꯗꯨꯝ ꯁꯤꯖꯤꯟꯅꯔꯤ ꯑꯩꯈꯣꯏꯅ ꯑꯩꯈꯣꯏꯒꯤ ꯂꯩꯇꯕ ꯂꯩꯇꯕ ꯈꯔꯅ ꯑꯗꯨꯒꯤ ꯄꯩꯁꯥꯁꯦ ꯑꯗꯨꯒꯤ ꯑꯗꯨꯒꯤ ꯊꯕꯛꯇꯨꯅ ꯑꯩꯈꯣꯏꯒꯤ ꯄꯩꯁꯥꯒꯤ ꯁꯤꯟ ꯁꯤꯖꯤꯟꯅꯐꯝ ꯑꯣꯏꯌꯦ ꯍꯥꯏꯅ ꯈꯟꯖꯩ